ꯑꯩꯅ ꯑꯉꯥꯡ ꯑꯣꯏꯔꯤꯉꯩ ꯃꯇꯝꯗ ꯑꯩ ꯌꯥꯝꯅ ꯂꯥꯏ ꯌꯦꯛꯄ ꯌꯥꯝꯅ ꯄꯥꯝꯖꯔꯛꯏ ꯑꯗꯨꯕꯨ ꯑꯩꯅ ꯑꯉꯥꯡ ꯑꯣꯏꯔꯤꯉꯩ ꯃꯇꯝꯗ ꯂꯥꯏ ꯌꯦꯛꯄ ꯄꯥꯝꯖꯕꯅ ꯃꯔꯝ ꯑꯣꯏꯔꯒ ꯑꯩꯅ ꯄꯤꯛꯆꯔ ꯂꯥꯏ ꯀꯌꯥꯃꯔꯨꯝ ꯄꯤꯛꯆꯔ ꯀꯌꯥꯃꯔꯨꯝ ꯌꯦꯛꯏ ꯑꯗꯨꯒ ꯅꯨꯄꯤꯗ ꯑꯣꯠ ꯅꯩꯒꯤꯕꯩ ꯈꯣꯠꯈꯤꯕꯒꯤ ꯄꯤꯛꯆꯔ ꯀꯌꯥꯃꯔꯨꯝꯁꯨ ꯑꯩꯅ ꯌꯦꯛꯇꯨꯅ ꯊꯝꯈꯤ ꯑꯗꯨꯕꯨ ꯑꯩꯅ ꯈꯤꯇꯪ ꯃꯄꯨꯡ ꯃꯔꯩ ꯐꯥꯔꯛꯄ ꯇꯥꯟꯖꯥ ꯑꯁꯤꯗ ꯃꯗꯨ ꯌꯥꯝꯅꯃꯛ ꯃꯔꯨ ꯑꯣꯏꯗ꯭ꯔꯒꯁꯨ ꯑꯩꯅ ꯌꯦꯛꯈꯤꯕ ꯂꯥꯏꯁꯤꯡꯗꯨꯒꯤ ꯃꯔꯛꯇ ꯃꯗꯨꯅ ꯆꯥꯅꯔꯛꯄ ꯃꯇꯝꯁꯤꯒꯤ ꯆꯠꯅꯕꯤꯒꯤ ꯃꯇꯝꯁꯤꯗ ꯇꯧꯔꯤꯕ ꯏꯔꯥꯡ ꯑꯗꯨꯒꯤ ꯅꯨꯄꯤꯗ ꯑꯣꯠ ꯅꯩꯕ ꯀ꯭ꯔꯥꯏꯝ ꯆꯠꯊꯕ ꯁꯤꯒꯤ ꯁꯤꯒꯤ ꯆꯥꯅꯔꯛꯄ ꯃꯁꯤꯗ ꯌꯥꯎꯔꯛꯏ ꯑꯗꯨꯒ ꯃꯁꯤꯅ ꯃꯔꯨ ꯌꯥꯝꯅ ꯑꯣꯏꯅ ꯑꯣꯏꯈꯤꯕꯗꯤ ꯌꯥꯎꯗꯦ ꯑꯗꯨꯕꯨ ꯃꯁꯤꯗ ꯈꯔ ꯈꯔ ꯑꯥꯔꯊ ꯂꯩꯕ ꯂꯥꯏ ꯌꯥꯎꯔꯛ ꯌꯥꯎꯕ ꯊꯦꯡꯅꯔꯛꯏ